ꯑꯧ ꯉꯥ ꯐꯥꯕ ꯆꯠꯁꯤꯅꯦ ꯇꯨꯔꯦꯟꯗ ꯆꯛꯄꯤ ꯇꯨꯔꯦꯟꯁ ꯉꯥ ꯆꯥꯗꯕꯁꯨ ꯀꯨꯏꯔꯦ ꯑꯦꯟꯖꯥꯡꯁꯨ ꯍꯥꯎꯇꯦ ꯀꯔꯤ ꯀꯔꯤ ꯀꯣꯏꯕ ꯑꯣꯏꯅ ꯆꯠꯂꯨꯁꯦ ꯀꯃꯥꯏ ꯇꯧꯔꯤꯒꯦ ꯊꯕꯛꯅꯨꯡ ꯆꯤꯟꯕ꯭ꯔꯣ ꯑꯣꯀꯦ ꯆꯤꯟꯗꯤ ꯆꯤꯟꯗꯦ ꯑꯣꯀꯦ ꯑꯗꯨꯗꯤ ꯍꯣꯔꯦꯟ ꯊꯦꯡꯅꯔꯁꯦ ꯊꯝꯃꯒꯦ ꯎꯝ ꯕꯕꯥꯏ